ꯍꯜꯂꯣ ꯁꯥꯔ ꯁꯤ ꯑꯩ ꯉꯔꯥꯡ ꯂꯥꯛꯑꯝꯕ ꯖꯤꯝ ꯁꯥꯟꯅꯕꯒꯤ ꯑꯦꯗꯃꯤꯁꯟ ꯇꯧꯒꯦꯅ ꯂꯥꯛꯑꯝꯕꯗꯨꯅꯦ ꯑꯗꯣ ꯁꯥꯔꯈꯣꯏꯒꯤ ꯔꯨꯇꯤꯟꯁꯤ ꯄꯨꯡ ꯀꯌꯥꯗꯒꯤ ꯍꯧꯕꯒꯦ ꯑꯗꯨꯗꯒꯤ ꯄꯨꯡ ꯀꯌꯥꯐꯥꯎ ꯁꯥꯟꯅꯕꯒꯦ ꯄꯨꯡꯁꯦ ꯑꯌꯨꯛꯇꯅ ꯄꯨꯡ ꯀꯌꯥꯗꯒꯤ ꯍꯧꯕꯒꯦ ꯅꯠꯇ꯭ꯔꯥꯒ ꯅꯨꯡꯊꯤꯜꯒꯤ ꯇꯥꯏꯃꯤꯡꯁꯨ ꯂꯩꯕ꯭ꯔꯥ ꯍꯥꯏꯕꯗꯨ ꯑꯝꯇ ꯇꯥꯛꯄꯤꯔꯛꯑꯣ ꯑꯣ ꯐꯥꯔꯦ ꯁꯥꯔ ꯑꯗꯨ ꯃꯈꯥ ꯇꯥꯅ ꯍꯪꯖꯅꯤꯡꯕ ꯑꯃꯅ ꯍꯥꯏꯕꯗꯤ ꯁꯥꯔꯈꯣꯏꯒꯤ ꯀꯩꯅꯣꯁꯤꯗ ꯁꯥꯟꯅꯐꯝꯁꯤꯗ ꯀꯔꯤ ꯀꯔꯤ ꯏꯀ꯭ꯋꯤꯞꯃꯦꯟꯁꯤꯡ ꯂꯩ ꯑꯗꯨꯗꯒꯤ ꯃꯇꯧ ꯀꯔꯝꯅ ꯁꯥꯟꯅꯩ ꯍꯥꯏꯕꯗꯨꯃ ꯈꯔꯥ ꯇꯥꯛꯄꯤꯕ ꯌꯥꯒꯗ꯭ꯔꯥ ꯑꯗꯨꯃ ꯍꯥꯏꯕꯤꯔꯣ

ꯑꯣ ꯐꯔꯦ ꯐꯔꯦ ꯁꯥꯔ ꯑꯗꯨꯗꯤ ꯌꯥ ꯅꯨꯡꯉꯥꯏꯖꯔꯦ ꯍꯌꯦꯡꯃꯛ ꯂꯥꯛꯑꯒ ꯑꯗꯨꯝ ꯑꯦꯗꯃꯤꯁꯟ ꯇꯧꯔꯒ ꯑꯗꯨꯝ ꯍꯌꯦꯡ ꯑꯗꯨꯝ ꯂꯥꯛꯆꯔꯒꯦ ꯁꯥꯔ ꯐꯔꯦ ꯐꯔꯦ ꯊꯝꯖꯔꯒꯦ ꯑꯗꯨꯗꯤ ꯁꯥꯔ